ꯑꯩꯁꯦ ꯀꯩꯅꯣ ꯗꯦꯜꯂꯤ ꯇꯨ ꯀꯣꯜꯀꯇꯥ ꯆꯠꯇꯣꯏꯅꯦ ꯑꯗꯨ ꯑꯩꯅ ꯆꯠꯀ ꯗꯕ ꯇꯥꯏꯃꯤꯡ ꯑꯩꯅ ꯆꯠꯀꯗꯕ ꯇ꯭ꯔꯦꯟꯁꯤ ꯔꯥꯖꯙꯥꯅꯤꯅꯤ ꯑꯗꯨꯒ ꯑꯩꯅ ꯑꯩꯅ ꯆꯠꯄ ꯍꯧꯒꯗꯕꯁꯤꯅ ꯐꯥꯏꯚ ꯑꯦ ꯑꯦꯝꯅꯤ ꯑꯗꯨꯒ ꯑꯩꯅ ꯆꯠꯈꯤꯕꯁꯤꯗꯒꯤ ꯀꯩꯅꯣ ꯌꯧꯒꯗꯕ ꯇꯥꯏꯝꯃꯤꯡ ꯑꯗꯨ ꯈꯖꯤꯛꯇ ꯍꯥꯏꯕꯤꯔꯛꯑꯗꯤ ꯌꯥꯝꯅ ꯅꯨꯡꯉꯥꯏꯒꯗꯕ ꯃꯥꯜꯂꯤ ꯑꯗꯣꯝꯒꯤ ꯃꯃꯜ ꯌꯥꯝꯂꯕ ꯃꯇꯝ ꯑꯁꯤꯕꯨ ꯀꯥꯏꯊꯣꯛꯄꯤꯔꯒ ꯑꯩꯉꯣꯟꯗ ꯏꯟꯐꯣꯝ ꯈꯔ ꯇꯧꯕꯤꯔꯛ ꯑꯗꯤ ꯌꯥꯝꯅ ꯅꯨꯡꯉꯥꯏꯒꯅꯤ ꯑꯗꯨꯒꯤ ꯃꯊꯛꯇꯁꯨ ꯑꯩꯅ ꯂꯥꯛꯑꯒ ꯑꯗꯣꯝꯕꯨ ꯐꯣꯟꯗꯒꯤ ꯑꯋꯥꯃꯟ ꯎꯠꯆꯔꯤ ꯑꯗꯨꯒꯤ ꯃꯊꯛꯇꯁꯨ ꯑꯩꯅ ꯆꯠꯀꯗꯕ ꯊꯨꯡꯒꯗꯕ ꯃꯐꯝ ꯑꯗꯨꯁꯨ ꯍꯥꯏꯕꯤꯔꯛꯑꯣ ꯑꯗꯨꯒ ꯑꯩꯅ ꯂꯩꯒꯗꯕ ꯃꯐꯝꯁꯨ ꯍꯥꯏꯕꯤꯔꯛꯑꯣ ꯁꯤ ꯍꯥꯏꯖꯔꯒ ꯂꯣꯏꯁꯤꯟꯖꯔꯦ